ꯆꯠꯊꯣꯛ ꯆꯠꯁꯤꯟ ꯑꯃꯁꯨꯡ ꯇ꯭ꯔꯥꯕꯦꯜ ꯑꯣꯞꯁꯟ ꯐꯪꯕꯅ ꯑꯩꯒꯤ ꯄꯨꯟꯁꯤꯗ ꯌꯥꯝ ꯅꯨꯡꯉꯥꯏꯍꯜꯂꯤ ꯑꯩꯅ ꯆꯠꯅꯤꯡꯕ ꯃꯐꯝ ꯀꯌꯥ ꯑꯃ ꯆꯠꯄ ꯐꯪꯍꯜꯂꯤ ꯑꯩꯅ ꯍꯥꯟꯅꯗꯒꯤ ꯆꯠꯅꯤꯡꯉꯒ ꯂꯩꯕ ꯃꯐꯝ ꯀꯌꯥ ꯑꯃꯁꯨ ꯇ꯭ꯔꯥꯕꯦꯜ ꯑꯣꯞꯁꯟꯁꯤꯅ ꯆꯠꯄ ꯐꯪꯍꯜꯂꯤ ꯑꯩꯒꯤ ꯋꯥꯈꯜ ꯄꯨꯛꯅꯤꯡ ꯍꯛꯆꯥꯡ ꯂꯣꯏꯅꯃꯛ ꯅꯨꯡꯉꯥꯏꯍꯜꯂꯤ ꯑꯩꯅ ꯌꯧꯅꯤꯡꯕ ꯃꯐꯝ ꯀꯌꯥ ꯑꯃ ꯌꯧꯔꯨꯕꯗ ꯑꯩꯉꯣꯟꯗ ꯅꯨꯡꯉꯥꯏꯕ ꯐꯤꯜ ꯑꯃ ꯐꯥꯎꯍꯜꯂꯤ ꯃꯃꯥꯡꯗ ꯂꯩꯔꯝꯕ ꯑꯅꯧꯕ ꯆꯠꯊꯣꯛ ꯆꯠꯁꯤꯟꯒꯤ ꯃꯑꯣꯡ ꯈꯔ ꯍꯥꯏꯔꯒꯗꯤ ꯃꯃꯥꯡꯗꯒꯤ ꯇ꯭ꯔꯦꯟ ꯂꯝꯕꯤ ꯂꯩꯔꯝꯗꯦ ꯑꯦꯔꯣꯄ꯭ꯂꯦꯟ ꯂꯝꯕꯤ ꯂꯩꯔꯝꯗꯦ ꯖꯍꯥꯖꯀꯤ ꯂꯝꯕꯤ ꯂꯩꯔꯝꯗꯦ ꯑꯗꯨꯕꯨ ꯍꯧꯖꯤꯛꯇꯤ ꯑꯦꯔꯣꯄ꯭ꯂꯦꯟ ꯖꯍꯥꯖ ꯇ꯭ꯔꯦꯟꯒꯤ ꯂꯝꯕꯤ ꯂꯩꯔꯕꯅꯤꯅ ꯆꯠꯅꯤꯡꯕ ꯃꯐꯝꯗ ꯆꯠꯄ ꯌꯥꯔꯦ ꯌꯥꯝ ꯊꯨꯅꯁꯨ ꯌꯧꯍꯜꯂꯦ ꯇ꯭ꯔꯥꯟꯁꯄꯣꯔꯇꯦꯁꯟꯁꯨ ꯅꯨꯡꯉꯥꯏꯍꯜꯂꯦ ꯖꯍꯥꯖꯀꯤ ꯂꯝꯕꯤꯗꯕꯨ ꯆꯠꯂꯣ ꯇ꯭ꯔꯦꯟꯒꯤ ꯂꯝꯕꯤꯗꯕꯨ ꯆꯠꯂꯣ ꯐ꯭ꯂꯥꯏꯠꯀꯤ ꯂꯝꯕꯤꯗꯕꯨ ꯆꯠꯂꯣ ꯑꯩꯅ ꯌꯧꯅꯤꯡꯕ ꯃꯐꯝ ꯀꯌꯥ ꯑꯃ ꯃꯈꯣꯏꯒꯤ ꯃꯇꯦꯡꯅ ꯌꯧꯕ ꯌꯥꯔꯦ ꯍꯧꯖꯤꯛꯇꯤ ꯇ꯭ꯔꯥꯟꯁꯄꯣꯔꯇꯦꯁꯟꯁꯨ ꯅꯨꯡꯉꯥꯏꯔꯕꯅꯤꯅ ꯃꯈꯣꯏꯁꯤꯡ ꯑꯁꯤ ꯂꯩꯔꯕꯅꯤꯅ ꯑꯩꯈꯣꯏꯒꯤ ꯀꯣꯏꯕ ꯆꯠꯄ ꯇ꯭ꯔꯥꯟꯁꯄꯣꯔꯇꯦꯁꯟꯁꯤꯡꯗꯁꯨ ꯌꯥꯝꯅ ꯅꯨꯡꯉꯥꯏꯍꯜꯂꯤ